ꯑꯩꯅ ꯊꯣꯡ ꯊꯥꯛꯄꯗ ꯌꯥꯝ ꯅꯨꯡꯉꯥꯏꯕ ꯍꯤꯟꯖꯥꯡ ꯃꯈꯜ ꯌꯥꯝꯅ ꯂꯩ ꯑꯗꯣ ꯉꯥ ꯊꯣꯡꯕꯅꯗꯤ ꯈꯔ ꯍꯦꯟꯅ ꯄꯥꯝꯖꯩ ꯉꯥꯁꯨ ꯉꯥ ꯔꯧ ꯊꯣꯡꯕ ꯔꯧꯅ ꯍꯦꯟꯅ ꯄꯥꯝꯃꯤ ꯑꯗꯣ ꯉꯥ ꯊꯣꯡꯕꯁꯦ ꯌꯥꯝꯅ ꯅꯨꯡꯉꯥꯏ ꯆꯥꯕꯗꯁꯨ ꯍꯥꯎꯋꯤ ꯏꯁꯥꯗꯁꯨ ꯌꯥꯝ ꯐꯩ ꯑꯗꯨꯒ ꯉꯥ ꯊꯣꯡꯕꯁꯦ ꯑꯉꯥꯡ ꯑꯗꯒꯤ ꯅꯍꯥ ꯑꯍꯜ ꯈꯥꯛꯇꯅ ꯂꯣꯏꯅ ꯑꯗꯨꯝ ꯆꯥꯕ ꯌꯥꯕ ꯍꯤꯟꯖꯥꯡ ꯃꯊꯦꯜ ꯑꯃ ꯑꯣꯏ ꯑꯗꯨꯅ ꯉꯥ ꯊꯣꯡꯕꯁꯦ ꯈꯔ ꯄꯥꯝꯖꯩ ꯍꯥꯏ ꯇꯥꯔꯦ